ꯏꯪ ꯂꯤꯁꯤꯡ ꯑꯃꯒ ꯆꯥꯃꯥꯄꯜ ꯃꯔꯤꯐꯨ ꯃꯄꯜꯒꯤ ꯅꯕꯦꯝꯕꯔ ꯑꯃꯗ ꯑꯩ ꯄꯣꯛꯈꯤ ꯏꯪ ꯂꯤꯁꯤꯡ ꯑꯅꯤꯒ ꯃꯉꯥꯒꯤ ꯑꯦꯄ꯭ꯔꯤꯟ ꯀꯨꯟꯅꯤꯊꯣꯏꯗ ꯀ꯭ꯂꯥꯁ ꯇꯦꯟ ꯄꯥꯁ ꯇꯧꯈꯤ ꯏꯪ ꯂꯤꯁꯤꯡ ꯑꯅꯤꯒ ꯇꯔꯦꯠꯀꯤ ꯃꯦ ꯇꯔꯥꯃꯉꯥꯗ ꯀ꯭ꯂꯥꯁ ꯇꯨꯌꯦꯞ ꯄꯥꯁ ꯇꯧꯈꯤ ꯏꯪ ꯂꯤꯁꯤꯡ ꯑꯅꯤꯒ ꯇꯥꯔꯥꯅꯤꯊꯣꯏꯒꯤ ꯁꯦꯠꯇꯦꯝꯕꯔ ꯇꯥꯔꯥꯅꯤꯊꯣꯏꯗ ꯑꯩ ꯗꯤꯜꯂꯤꯗ ꯂꯥꯏꯔꯤꯛ ꯃꯈꯥ ꯇꯝꯊꯕꯒꯤꯗꯃꯛꯇ ꯆꯠꯈꯤ ꯏꯪ ꯂꯤꯁꯤꯡ ꯑꯅꯤꯒ ꯀꯨꯟꯃꯥꯊꯣꯏꯒꯤ ꯅꯕꯦꯝꯕꯔꯒꯤ ꯇꯥꯡ ꯃꯥꯄꯜꯗ ꯑꯩꯒꯤ ꯂꯨꯍꯣꯡꯈꯤ